ꯑꯣꯏꯕꯤꯔꯕꯣ ꯁꯤ ꯑꯩꯈꯣꯏꯒꯤ ꯌꯨꯝ ꯂꯩꯕꯤꯅꯦꯅ ꯁꯣꯝ ꯀꯩꯅꯣꯗ ꯀꯟꯇꯦꯛ ꯇꯧꯕꯤꯔꯝꯕꯗꯣ ꯍꯧꯖꯤꯛ ꯍꯧꯖꯤꯛ ꯀꯛꯆꯤꯡꯒꯤ ꯆꯨꯝꯅꯥꯡꯗ ꯄ꯭ꯂꯣꯠ ꯐꯖꯕ ꯌꯨꯝ ꯄ꯭ꯂꯣꯠ ꯁꯥꯕ ꯂꯣꯏꯔꯕ ꯃꯐꯝ ꯃꯊꯣꯟ ꯑꯍꯨꯝꯒꯤ ꯄ꯭ꯂꯣꯠ ꯃꯐꯝ ꯑꯃ ꯂꯩꯔꯦ ꯑꯗꯨ ꯄꯥꯝꯕꯤꯔꯒꯗꯤ ꯑꯇꯩꯗꯤ ꯈꯤꯇꯪꯗꯤ ꯄꯤꯛꯁꯤꯜꯂꯦ ꯑꯗꯨꯒ ꯑꯗꯨꯝ ꯗꯨꯀꯥꯟ ꯅꯨꯡꯒꯥꯟ ꯀꯩꯀꯥꯗꯤ ꯃꯐꯝ ꯆꯥꯅ ꯄꯨꯜꯂꯞ ꯂꯩꯔꯕ ꯉꯥꯛꯇꯅꯤ ꯃꯊꯣꯟ ꯑꯍꯨꯝ ꯌꯨꯝꯁꯤ ꯅꯧꯕ ꯁꯥꯕꯅꯤ ꯃꯗꯨ ꯃꯅꯨꯡꯗ ꯄꯨꯂꯞ ꯕꯥꯠꯔꯨꯝ ꯇꯣꯏꯂꯦꯠ ꯑꯗꯩꯗꯤ ꯀꯤꯆꯟ ꯃꯐꯝ ꯆꯥꯅ ꯑꯗꯨꯝ ꯊꯝꯃꯦ ꯑꯗꯨꯒ ꯑꯗꯨꯝ ꯁꯣꯝꯅꯁꯨ ꯍꯌꯦꯡ ꯂꯥꯛꯑꯒ ꯌꯦꯡꯕꯤꯔꯣ ꯑꯗꯨꯝ ꯕꯥꯠꯔꯨꯝ ꯕꯥꯠꯔꯨꯝ ꯑꯦꯇꯦꯁ ꯇꯧꯋꯤ ꯕꯥꯠꯔꯨꯝ ꯑꯦꯇꯦꯁ ꯃꯃꯟꯁꯤ ꯀꯔꯣꯔ ꯑꯃꯒ ꯂꯥꯛ ꯌꯥꯡꯈꯩ ꯌꯥꯡꯈꯩ ꯃꯉꯥꯒꯤ ꯆꯥꯡ ꯑꯗꯨꯃꯥꯏꯅ ꯍꯥꯏ ꯑꯣꯏꯒꯅꯤ ꯑꯗꯨꯝ ꯇꯥꯊꯣꯛ ꯇꯥꯁꯤꯟꯒꯤꯗꯤ ꯑꯗꯨꯝ ꯍꯌꯦꯡ ꯂꯥꯛꯑꯒ ꯑꯗꯨꯝ ꯑꯗꯨꯒꯤꯗꯤ ꯑꯗꯨꯝ ꯈꯔ ꯑꯗꯨꯝ ꯌꯦꯡꯖꯒꯅꯤ ꯑꯩꯈꯣꯏꯅ ꯃꯃꯟ ꯑꯗꯨꯝ ꯑꯩꯈꯣꯏꯅ ꯍꯧꯖꯤꯛ ꯍꯥꯏꯔꯤꯁꯤ ꯑꯗꯨꯝ ꯂꯧꯅꯤ ꯍꯥꯏꯕ ꯂꯩꯇꯦꯕ ꯑꯗꯨꯅ ꯑꯗꯨꯝ ꯍꯌꯦꯡ ꯈꯔ ꯑꯗꯨꯝ ꯌꯦꯡꯖꯒꯅꯤ ꯌꯦꯡꯕꯩꯗꯤ ꯑꯗꯨꯝ ꯁꯥꯔꯒ ꯑꯗꯨꯝ ꯐꯖꯅ ꯊꯝꯃꯦ ꯑꯗꯩꯗꯤ ꯑꯩꯈꯣꯏꯒꯤ ꯌꯨꯝꯒꯤ ꯑꯀꯣꯏꯕꯗ ꯑꯗꯨꯝ ꯎꯒ ꯊꯥꯔꯒ ꯐꯖꯅ ꯃꯤꯅ ꯁꯨꯝ ꯌꯦꯡꯀꯥꯟꯗ ꯑꯗꯨꯝ ꯄꯥꯝꯗꯧꯕ ꯌꯨꯝꯗꯤ ꯌꯨꯝ ꯑꯣꯏꯔꯦ ꯑꯗꯨꯕꯨ ꯍꯌꯦꯡ ꯑꯗꯨꯝ ꯂꯥꯛꯑꯒ ꯌꯦꯡꯕꯤꯔꯣ ꯑꯗꯣ ꯑꯩꯈꯣꯏ ꯌꯨꯝꯒꯤ ꯀꯂꯔ ꯀꯩꯀꯥ ꯃꯆꯨꯅ ꯑꯩꯈꯣꯏ ꯑꯌꯥꯝꯕꯅ ꯑꯉꯧꯕꯅ ꯁꯪꯉꯦ ꯑꯗꯨꯒ ꯃꯆꯨꯁꯤ ꯅꯝꯅ ꯑꯉꯧꯕꯅꯗꯤ ꯑꯣꯏ ꯃꯅꯨꯡꯁꯤ ꯑꯃꯨꯕꯁꯨ ꯁꯪꯉꯤ ꯑꯉꯧꯕꯁꯨ ꯁꯪꯉꯤ ꯑꯗꯩꯗꯤ ꯁꯥꯃꯨ ꯃꯆꯨꯁꯨ ꯁꯪꯉꯤ

ꯀꯥꯁꯦ ꯃꯊꯛꯇ ꯑꯍꯨꯝ ꯑꯃ ꯃꯌꯥꯏꯗ ꯁꯦꯀꯦꯟ ꯐ꯭ꯂꯣꯔꯗ ꯑꯍꯨꯝ ꯑꯃ ꯑꯗꯩꯗꯤ ꯐꯥꯔꯁ ꯐꯥꯔꯁ ꯐ꯭ꯂꯣꯔꯗ ꯑꯩꯈꯣꯏ ꯀꯤꯆꯟ ꯌꯥꯎꯕ ꯀꯥ ꯃꯔꯤ ꯑꯃ ꯔꯨꯝ ꯔꯨꯝꯒꯤ ꯑꯩꯈꯣꯏ ꯀꯩꯅꯣꯗꯤ ꯄꯨꯂꯞ ꯑꯦꯇꯦꯁ ꯇꯧꯔꯕ ꯉꯥꯛꯇꯅꯦ ꯕꯥꯠꯔꯨꯝ ꯇꯣꯏꯂꯦꯠ ꯀꯩꯀꯥꯗꯤ ꯍꯣꯏ ꯌꯥꯝ ꯅꯨꯡꯉꯥꯏꯖꯔꯦ ꯑꯗꯨꯝ ꯂꯥꯛꯑ ꯀꯥꯟꯗ ꯎꯝ ꯊꯝꯃꯦ ꯊꯝꯃꯦ